ꯑꯆꯥ ꯑꯊꯛ ꯑꯣꯔꯗꯔ ꯇꯧꯅꯅꯕꯒꯤꯗꯃꯛ ꯑꯩ ꯑꯝꯇ ꯋꯥ ꯍꯪꯖꯒꯦ ꯑꯩꯍꯥꯛ ꯑꯁꯦ ꯑꯍꯤꯡ ꯅꯨꯡꯊꯤꯜ ꯆꯨꯞꯄ ꯂꯝꯁꯥꯡ ꯆꯠꯄꯗꯨꯅ ꯋꯥꯔꯦ ꯅꯣꯏꯒꯤ ꯔꯦꯁꯇꯨꯔꯦꯟ ꯑꯁꯤꯗ ꯑꯆꯥ ꯑꯊꯛ ꯑꯃꯁꯨꯡ ꯏꯁꯤꯡ ꯐꯪꯖꯒꯗ꯭ꯔꯥ ꯅꯣꯏꯒꯤ ꯁꯥꯔꯕꯤꯁ ꯀꯔꯤ ꯀꯔꯤ ꯂꯩꯒꯦ ꯑꯩ ꯑꯣꯔꯗꯔ ꯇꯧꯕ ꯌꯥꯒꯗ꯭ꯔꯥ ꯅꯠꯇ꯭ꯔꯒ ꯅꯣꯏꯅ ꯀꯔꯤꯒꯨꯝꯕ ꯄꯤꯖꯕ ꯌꯥꯕ ꯂꯩꯕ꯭ꯔꯥ ꯂꯩꯔꯕꯗꯤ ꯅꯨꯡꯁꯤꯗꯨꯅ ꯄꯤꯔꯝꯃꯨ